ꯑꯩꯅ ꯇꯁꯦꯡꯅ ꯀꯔꯤ ꯂꯥꯏꯔꯤꯛ ꯄꯥꯈꯤꯕ ꯌꯥꯎꯈꯤ ꯁꯦꯡꯅ ꯑꯩꯅ ꯄꯥꯈꯤꯕꯗꯨꯒꯤ ꯃꯔꯝꯗꯨꯗꯤ ꯂꯩꯔꯤꯕ ꯖꯥꯇꯤ ꯈꯨꯗꯤꯡꯃꯛ ꯅꯨꯡꯁꯤ ꯆꯥꯟꯅꯅ ꯂꯩꯃꯤꯟꯅꯕꯒꯤ ꯂꯥꯏꯔꯤꯛ ꯑꯗꯨꯒ ꯑꯩꯒꯤ ꯂꯥꯏꯔꯤꯛ ꯄꯥꯕꯒꯤ ꯇꯧꯕꯁꯨ ꯌꯥꯎꯈꯤ ꯑꯗꯨꯒ ꯍꯥꯏꯔꯤꯕ ꯂꯥꯏꯔꯤꯛ ꯑꯗꯨ ꯑꯩꯉꯣꯟꯗ ꯋꯥꯈꯜꯂꯣꯟꯅꯗꯤ ꯂꯩꯔꯤꯕ ꯈꯨꯗꯤꯡꯃꯛꯁꯤ ꯆꯞ ꯃꯥꯟꯅꯅ ꯂꯩꯃꯤꯅꯕꯒꯤ ꯑꯗꯨꯗꯒꯤ ꯆꯞ ꯃꯥꯟꯅꯕꯒꯤ ꯋꯥꯈꯜꯂꯣꯟ ꯑꯗꯣ ꯑꯩꯉꯣꯟꯗ ꯐꯥꯎꯍꯟꯕ ꯉꯝꯈꯤ